ꯃꯅꯤꯄꯨꯔꯗ ꯂꯧꯎ ꯁꯤꯡꯎꯒꯤ ꯁꯦꯛꯇꯔꯗ ꯄꯨꯝꯅꯃꯛꯄꯨ ꯌꯥꯎꯍꯟꯕ ꯅꯠꯇ꯭ꯔꯒ ꯈꯦꯠꯅꯕ ꯁꯤꯡꯕꯨ ꯃꯄꯨꯡ ꯑꯣꯏꯕ ꯏꯅꯤꯁꯦꯇꯤꯞ ꯅꯠꯇ꯭ꯔꯒ ꯊꯧꯁꯤꯜꯁꯤꯡꯁꯦ ꯀꯃꯥꯏꯅ ꯂꯧꯈꯠꯀꯦ ꯍꯥꯏꯕ ꯃꯇꯝꯗ ꯑꯩꯈꯣꯏꯅ ꯑꯦꯒ꯭ꯔꯤꯀꯜꯆꯔꯒꯤ ꯃꯔꯝꯗ ꯂꯣꯟ ꯑꯃ ꯄꯤꯔꯦ ꯄꯤꯔꯤꯕ ꯂꯣꯟ ꯑꯁꯦ ꯁꯣꯁꯦꯜ ꯀꯩꯅꯣ ꯃꯌꯥꯝ ꯑꯃ ꯂꯩꯔꯦ ꯍꯥꯏꯕꯗꯤ ꯀꯥꯁꯇ ꯄꯤꯕ ꯅꯠꯇ꯭ꯔꯒ ꯇ꯭ꯔꯥꯏꯕꯦꯜꯗ ꯄꯤꯕ ꯁꯨꯃꯥꯏꯅ ꯅꯠꯇꯕꯤꯗ ꯃꯥꯒꯤ ꯃꯥꯒꯤ ꯐꯪꯐꯝ ꯊꯣꯛꯄ ꯆꯥꯡꯗꯨꯗ ꯑꯦꯁ ꯁꯤꯕꯨ ꯑꯣꯏꯔꯣ ꯑꯦꯁ ꯇꯤꯕꯨ ꯑꯣꯏꯔꯣ ꯑꯦꯅꯤ ꯐꯥꯔꯃꯔ ꯑꯃꯗ ꯍꯦꯛꯇ ꯄꯤꯕꯤꯕ ꯁꯨꯃꯥꯏꯅ ꯏꯅꯤꯁꯦꯇꯤꯞ ꯃꯌꯥꯝ ꯑꯃ ꯂꯧꯈꯠꯄ ꯃꯔꯨ ꯑꯣꯏꯅ ꯈꯜꯂꯤ